ꯃꯍꯩ ꯃꯁꯤꯡ ꯇꯝꯕꯗ ꯋꯥ ꯍꯥꯏꯗꯤ ꯍꯥꯏꯗꯤ ꯑꯩꯈꯣꯏꯒꯤ ꯃꯣꯏꯅ ꯍꯥꯏꯗꯤ ꯏꯁꯇꯥꯝꯁꯤꯡ ꯊꯝꯖꯤꯟꯕꯤꯔꯛ ꯅꯍꯥꯟꯋꯥꯏꯒꯤ ꯑꯔꯤꯕ ꯏꯁꯇꯥꯝꯁꯤꯡ ꯊꯝꯖꯤꯟꯕꯤꯔꯝꯕ ꯑꯗꯩꯗꯤ ꯄꯩꯁꯥ ꯀꯣꯏꯟꯁꯤꯡ ꯊꯝꯖꯤꯟꯕꯤꯔꯝꯕ ꯁꯤ ꯁꯤꯒꯤꯁꯤꯅ ꯅꯍꯥꯟꯋꯥꯏ ꯆꯠꯅꯈꯤꯗ꯭ꯔꯕ ꯃꯃꯥꯡ ꯃꯃꯥꯡꯗ ꯇꯧꯈ꯭ꯔꯕ ꯄꯣꯠꯇꯣ ꯑꯩꯈꯣꯏꯅꯗꯤ ꯃꯃꯤꯡ ꯈꯛꯇꯅꯦ ꯈꯪꯍꯧꯗꯣꯔꯤꯁꯦ ꯑꯗꯨꯏꯗꯨꯅ ꯍꯥꯏꯗꯤ ꯃꯣꯏꯅ ꯊꯝꯖꯤꯟꯕꯤꯔꯝꯃꯕꯅꯤꯅ ꯑꯩꯈꯣꯏꯗꯁꯨ ꯄꯣꯠꯇꯨ ꯎꯍꯜꯂꯒ ꯍꯥꯏꯗꯤ ꯃꯇꯝ ꯅꯍꯥꯟꯋꯥꯏꯒꯤ ꯁꯦꯟꯆꯨꯔꯤꯗꯅ ꯁꯤ ꯆꯠꯅꯔꯝꯃꯤ ꯑꯗꯩꯗꯤ ꯍꯧꯖꯤꯛꯀꯤ ꯁꯦꯟꯆꯨꯔꯤꯁꯤꯗꯅ ꯁꯤ ꯆꯠꯅꯔꯤ ꯍꯥꯏꯗꯤ ꯑꯩꯈꯣꯏꯒꯤ ꯃꯈꯥ ꯇꯥꯕ ꯑꯩꯈꯣꯏꯒꯤ ꯖꯦꯅꯦꯔꯦꯁꯟ ꯃꯈꯩꯗꯁꯨ ꯁꯤꯒꯤ ꯄꯣꯠꯁꯤꯅ ꯍꯥꯏꯗꯤ ꯁꯤꯒꯤ ꯃꯇꯝꯁꯤꯗ ꯆꯠꯅꯔꯝꯕꯅꯤ ꯁꯤꯒꯤ ꯄꯣꯠꯁꯤꯅ ꯁꯤꯒꯤ ꯃꯇꯝꯁꯤꯗ ꯆꯠꯅꯔꯝꯕꯅꯤ ꯍꯥꯏꯕꯒꯤ ꯀꯥꯟꯅꯕ ꯃꯌꯥꯝ ꯑꯃ ꯄꯤ